ꯍꯧꯖꯤꯛ ꯍꯧꯖꯤꯛ ꯑꯣꯏꯔꯤꯕ ꯐꯤꯕꯝ ꯑꯁꯤꯗ ꯑꯦꯠꯕꯔꯇꯤꯁꯃꯦꯟ ꯑꯃꯁꯨꯡ ꯃꯤꯑꯣꯏ ꯀꯌꯥꯗ ꯍꯦꯟꯅ ꯌꯧꯍꯟꯅꯕꯒꯤ ꯄꯥꯝꯕꯩ ꯈꯔꯗꯪ ꯄꯜꯂꯕꯗ ꯑꯩꯈꯣꯏꯒꯤ ꯀꯦꯕꯜ ꯇꯤꯕꯤ ꯅꯦꯠꯋꯛꯒꯤ ꯃꯇꯦꯡꯅ ꯍꯥꯏꯔꯤꯕ ꯇꯤꯕꯤ ꯑꯁꯤ ꯅꯦꯠꯋꯛ ꯑꯁꯤꯒꯤ ꯃꯇꯦꯡꯅ ꯑꯩꯈꯣꯏꯒꯤ ꯃꯐꯝ ꯀꯌꯥꯗ ꯂꯩꯔꯤꯕ ꯇꯣꯉꯥꯟ ꯇꯣꯉꯥꯟꯕ ꯃꯐꯝ ꯀꯌꯥꯗ ꯂꯩꯔꯤꯕ ꯁꯤꯡꯗꯁꯨ ꯑꯦꯠꯕꯔꯇꯤꯁꯃꯦꯟ ꯄꯤꯕ ꯌꯥꯕꯒꯤ ꯈꯨꯗꯣꯡꯆꯥꯕ ꯂꯩ ꯑꯃꯗꯤ ꯌꯥꯝꯅ ꯆꯥꯎꯕ ꯁꯣꯁꯦꯜ ꯃꯦꯗꯤꯌꯥꯒꯤ ꯄ꯭ꯂꯦꯠꯐꯣꯝ ꯑꯣꯏꯔꯤꯕꯁꯤꯗꯁꯨ ꯑꯩꯈꯣꯏꯅ ꯍꯥꯏꯔꯤꯕ ꯄ꯭ꯔꯗꯛ ꯅꯠꯇ꯭ꯔꯒ ꯐꯣꯡꯗꯣꯛꯅꯤꯡꯂꯤꯕ ꯄꯣꯠ ꯑꯗꯨ ꯐꯣꯡꯗꯣꯛꯄ ꯉꯝꯒꯅꯤ ꯑꯃꯗꯤ ꯆꯠꯊꯣꯛꯇꯕꯤꯗ ꯌꯨꯝꯗ ꯂꯩꯅ ꯂꯩꯅ ꯑꯣꯟꯂꯥꯏꯟ ꯁꯣꯞꯄꯤꯡ ꯍꯥꯏꯕ ꯑꯃꯁꯨ ꯂꯩꯔꯦ ꯍꯧꯖꯤꯛꯇꯤ ꯅꯦꯠꯁꯤꯒꯤ ꯃꯇꯦꯡꯅ ꯆꯠꯇ꯭ꯔꯕꯁꯨ ꯃꯐꯝ ꯀꯌꯥꯗ ꯐꯪꯂꯤꯕ ꯄꯣꯠ ꯆꯩ ꯑꯗꯣ ꯑꯩꯈꯣꯏꯅ ꯐꯣꯟꯗ ꯀꯩꯗ ꯑꯣꯗꯔ ꯇꯧꯈ꯭ꯔꯒ ꯍꯥꯏꯔꯤꯕ ꯑꯗꯨ ꯑꯩꯒꯤ ꯅꯥꯛꯇ ꯌꯧꯍꯜꯂꯛꯄ ꯌꯥꯏ ꯑꯩꯉꯣꯟꯗ ꯌꯥꯝꯅ ꯑꯦꯟꯐ꯭ꯂꯨꯌꯦꯟꯁ ꯑꯣꯏꯕ ꯑꯦꯠꯕꯔꯇꯤꯁꯃꯦꯟ ꯍꯥꯏꯔꯒꯗꯤ ꯑꯣꯟꯂꯥꯏꯟꯒꯤ ꯁꯣꯞꯐꯤꯡꯒꯤ ꯃꯇꯥꯡꯗ ꯑꯃꯈꯛ ꯇꯧꯈꯤ ꯍꯥꯏꯔꯤꯕꯗꯨ ꯑꯩꯉꯣꯟꯗ ꯌꯥꯝꯅ ꯑꯦꯐꯦꯛꯠ ꯑꯃꯗꯤ ꯏꯟꯐ꯭ꯂꯨꯌꯦꯟꯁ ꯑꯣꯏꯈꯤ